ꯑꯩꯍꯥꯛꯅ ꯎꯈꯤꯕ ꯇ꯭ꯔꯦꯛꯇꯔ ꯃꯈꯜꯁꯤꯡꯁꯤꯗ ꯑꯩꯈꯣꯏꯒꯤ ꯃꯔꯁꯤ ꯐꯔꯒꯨꯁꯟ ꯅ꯭ꯌꯨ ꯍꯣꯂꯦꯟ ꯖꯣꯟ ꯗꯤ ꯁ꯭ꯀ꯭ꯋꯤꯠ ꯀꯣꯕꯨꯇꯥ ꯗ꯭ꯔꯤꯀꯕꯔꯁ ꯃꯍꯤꯟꯗ꯭ꯔ ꯐ꯭ꯌꯨ ꯀ꯭ꯌꯨꯕꯥ ꯈꯣꯏꯒꯤ ꯁꯣꯅꯤꯜ ꯏꯆꯦꯔ ꯇ꯭ꯔꯦꯛꯇꯔ ꯃꯍꯤꯟꯗ꯭ꯔ ꯇ꯭ꯔꯦꯛꯇ꯭ꯔ ꯁꯣꯅꯥꯂꯤꯀꯥ ꯇ꯭ꯔꯦꯛꯇꯔ ꯇꯦꯖꯤ ꯇ꯭ꯔꯦꯛꯇꯔ ꯑꯦꯖꯤ ꯇ꯭ꯔꯦꯛꯇꯔ ꯃꯍꯤꯟꯗ꯭ꯔ ꯑꯦꯟ ꯃꯍꯤ ꯗꯩ ꯀ꯭ꯂꯥ ꯖꯤ ꯇꯔ ꯑꯦꯁ ꯗꯤ ꯑꯦꯐ ꯒ꯭ꯔꯥꯟ ꯗ꯭ꯌꯨꯇꯤꯁ ꯐ꯭ꯌꯨꯖꯟ ꯕꯥꯜ ꯑꯦꯝꯁꯦ ꯀꯣꯔꯃꯤꯛ ꯇ꯭ꯔꯦꯛꯇꯔ ꯖꯦ ꯁꯤ ꯕꯤ ꯇ꯭ꯔꯦꯛꯇꯔ ꯏꯟꯇꯔꯅꯦꯁ꯭ꯅꯦꯟ ꯍꯥꯔꯕꯤ ꯀꯦꯁ ꯃꯁꯤꯒꯨꯝꯕ ꯃꯈꯜ ꯀꯌꯥ ꯑꯁꯤ ꯑꯩꯅ ꯎꯏ ꯃꯁꯤꯗ ꯕ꯭ꯔꯥꯟꯁꯤꯡ ꯌꯥꯝ ꯌꯥꯝꯃꯤ ꯌꯥꯝꯃꯤꯕ ꯕ꯭ꯔꯥꯟꯁꯤꯡ ꯑꯗꯨꯗꯤ ꯑꯈꯣꯏꯒꯤ ꯕ꯭ꯔꯥꯟꯗ ꯍꯥꯏꯔꯒꯅꯥ ꯍꯣꯂꯦꯟꯒꯨꯝꯕꯥ ꯃꯁꯤ ꯌꯥꯝ ꯀ꯭ꯋꯥꯂꯤꯇꯤ ꯂꯩ ꯑꯗꯨꯒꯥ ꯃꯁꯤ ꯐꯔꯒꯨꯁꯟꯒꯨꯝꯕ ꯁꯨꯝꯕꯖꯦ ꯌꯥꯝꯅ ꯂꯩ ꯑꯗꯨꯒ ꯁꯣꯅꯥꯂꯤꯀꯥꯁꯨ ꯌꯥꯝꯅ ꯕ꯭ꯔꯥꯟ ꯑꯣꯏꯕ ꯄꯣꯠꯅꯦ ꯃꯁꯦ ꯑꯗꯨꯒ ꯃꯥꯒꯤ ꯁꯤꯖꯟꯅꯔꯤꯕ ꯃꯋꯣꯡ ꯃꯇꯧꯁꯤꯗ ꯑꯩꯈꯣꯏꯒꯤ ꯇ꯭ꯔꯦꯛꯇꯔꯒꯤ ꯑꯩꯈꯣꯏ ꯇꯩꯌꯥꯔꯗ ꯍꯥꯏꯔꯒꯖꯨ ꯁꯣꯅꯥꯂꯤꯀꯥꯁꯦ ꯌꯥꯝꯅ ꯑꯈꯣꯏꯒꯤ ꯃꯔꯤ ꯆꯥꯎꯕ ꯇꯩꯌꯥꯔ ꯌꯥꯝ ꯆꯥꯎꯕ ꯑꯗꯒꯤ ꯑꯦꯒ꯭ꯔꯤꯀꯜꯆꯔꯒꯤ ꯂꯝꯗ ꯎꯕ ꯂꯧꯋꯨ ꯁꯤꯡꯉꯨ ꯐꯤꯜꯗ ꯇꯥꯕ ꯃꯇꯝꯗ ꯑꯩꯈꯣꯏꯒꯤ ꯈꯣꯏꯕꯗ ꯌꯥꯝ ꯅꯨꯡꯉꯥꯏꯇꯕ ꯑꯄꯩꯠꯄ ꯃꯐꯝꯗ ꯄꯨꯊꯗꯕ ꯑꯗꯨꯒ ꯂꯝꯕꯤ ꯑꯋꯥꯡ ꯃꯊꯛꯇ ꯌꯥꯝ ꯂꯥꯏꯅ ꯀꯥꯕ ꯑꯗꯨꯒ ꯄꯨꯔ ꯆꯠꯄ ꯉꯝꯕ ꯄꯣꯠ ꯆꯩ ꯑꯗꯨꯒꯨꯝꯕ ꯀꯌꯥ ꯑꯁꯦ ꯑꯩꯈꯣꯏꯒꯤ ꯁꯣꯅꯥꯂꯤꯀꯥꯗ ꯂꯩ ꯗ ꯅ꯭ꯌꯨ ꯍꯣꯂꯦꯟꯒꯤꯅ ꯑꯩꯈꯣꯏꯒꯤ ꯂꯇꯥꯕꯦꯇꯔꯒꯨꯝꯕ ꯄꯥꯟꯕ ꯌꯥꯝꯅ ꯀꯨꯞꯅ ꯑꯩꯈꯣꯏꯒꯤ ꯍꯤꯡꯒꯣꯟꯁꯤꯡꯖꯤꯗ ꯈꯣꯏꯕꯒꯤ ꯑꯗꯨꯒ ꯄꯣꯠ ꯊꯥꯕꯗ ꯌꯥꯝꯅ ꯅꯨꯡꯉꯥꯏꯕ ꯑꯗꯨꯒꯨꯝꯕ ꯅ꯭ꯌꯨ ꯍꯣꯂꯦꯟꯁꯨ ꯎꯏ ꯑꯗꯨꯒꯨꯝꯕ ꯇ꯭ꯔꯦꯛꯇꯔ ꯃꯈꯜ ꯑꯃꯅꯤ ꯅ꯭ꯌꯨ ꯍꯣꯂꯦꯟꯁꯤ ꯑꯗꯨꯒ ꯑꯩꯈꯣꯏꯒꯤ ꯂꯩꯖꯔꯤꯕ ꯀꯩꯅꯣꯁꯤ ꯃꯥꯒꯤ ꯁꯛꯇꯤ ꯄꯪꯒꯟꯁꯦ ꯑꯩꯈꯣꯏ ꯅ꯭ꯌꯨ ꯍꯣꯂꯦꯟꯗꯗꯤ ꯌꯥꯝ ꯄꯋꯔ ꯑꯣꯏꯕ ꯌꯥꯝꯅ ꯑꯩꯈꯣꯏꯒꯤ ꯀꯩꯅꯣ ꯁꯛꯇꯤ ꯂꯩꯕ ꯑꯗꯨꯒꯨꯝꯕ ꯏꯟꯖꯤꯟ ꯃꯈꯜ ꯑꯃꯅꯤ ꯍꯥꯏꯔꯒ ꯇ꯭ꯔꯦꯛꯇꯔ ꯃꯈꯜ ꯑꯃꯅꯤ ꯑꯗꯨꯅ ꯍꯥꯟꯅ ꯂꯩꯔꯝꯂꯤꯕ ꯑꯍꯟꯁꯤꯡꯒꯤ ꯃꯇꯝꯒ ꯈꯦꯟꯅꯔꯤꯁꯤꯅ ꯍꯥꯟꯅꯅ ꯑꯩꯈꯣꯏꯒꯤ ꯁꯟ ꯒꯔꯤ ꯁꯟ ꯒꯔꯤꯗꯁꯨ ꯃꯈꯟ ꯌꯥꯝꯃꯤ ꯑꯩꯈꯣꯏꯒꯤ ꯁꯦꯝꯕ ꯃꯇꯝꯗ ꯁꯟ ꯍꯥꯠꯇꯝ ꯍꯥꯏꯕ ꯑꯃ ꯑꯗꯨꯒ ꯃꯞꯄꯤꯗ ꯑꯆꯧꯕ ꯑꯃꯁꯨꯡ ꯆꯥꯎꯗꯕ ꯁꯨꯒꯨꯝꯕ ꯑꯈꯣꯏꯒꯤ ꯈꯣꯏꯕ ꯃꯇꯝꯗ ꯑꯈꯣꯏꯒꯤ ꯑꯁꯣꯟꯕ ꯑꯀꯟꯕ ꯁꯟ ꯍꯥꯏꯕ ꯑꯝꯁꯨ ꯂꯩ ꯑꯩꯈꯣꯏꯒꯤ ꯁꯟ ꯂꯝꯆ ꯌꯥꯝꯅ ꯃꯈꯟ ꯌꯥꯝꯈ꯭ꯔꯦ ꯃꯁꯤꯒꯨꯝꯕ ꯃꯈꯟꯁꯤꯡ ꯑꯁꯤ ꯑꯈꯣꯏꯒꯤ ꯑꯍꯟꯁꯤꯡꯅ ꯁꯤꯖꯤꯟꯅꯕꯤꯔꯝꯃꯤ ꯑꯗꯨꯒꯤ ꯃꯊꯪ ꯇꯥꯔꯛꯄ ꯑꯣꯏꯅ ꯀꯧꯕꯨꯇꯥ ꯀꯧꯕꯨꯇꯥ ꯑꯁꯤ ꯑꯩꯈꯣꯏꯅ ꯂꯩꯕꯥꯛ ꯑꯆꯣꯠꯄꯗꯨ ꯈꯣꯏꯕ ꯃꯇꯝꯗ ꯌꯥꯝꯅ ꯑꯈꯣꯏꯒꯤ ꯅꯨꯡꯉꯥꯏꯕ ꯍꯥꯟꯅ ꯊꯥꯏꯅꯒꯤ ꯑꯍꯟꯁꯤꯡꯒꯤ ꯃꯇꯝꯗ ꯑꯗꯨꯒ ꯂꯩꯕꯥꯛ ꯑꯀꯪꯕꯗ ꯈꯣꯏꯔꯒꯁꯨ ꯑꯩꯈꯣꯏ ꯄꯦꯠꯄꯗꯗꯤ ꯑꯈꯣꯏ ꯌꯥꯝ ꯈꯤꯇꯪ ꯂꯨꯝꯂꯞꯅ ꯆꯠꯄ ꯑꯗꯨꯒꯨꯝꯕ ꯀꯧꯕꯨꯇꯥꯁꯤꯡ ꯑꯁꯤ ꯃꯍꯣꯏꯒꯤ ꯈꯣꯏ ꯁꯛꯇꯤ ꯄꯥꯡꯒꯜ ꯑꯁꯤ ꯑꯈꯣꯏꯒꯤ ꯃꯌꯥꯏ ꯑꯣꯏꯅ ꯑꯗꯨꯝ ꯌꯥꯕ ꯑꯈꯣꯏꯒꯤ ꯃꯤꯅꯤ ꯇ꯭ꯔꯦꯛꯇꯔꯒꯨꯝꯕꯅꯤ ꯁꯝꯅ ꯍꯥꯏꯔꯀꯥꯟꯗ ꯑꯈꯣꯏꯒꯤ ꯂꯩꯖꯔꯤꯕ ꯍꯨꯖꯤꯛ ꯍꯨꯖꯤꯛꯀꯤ ꯃꯇꯝꯁꯤꯒ ꯍꯥꯟꯅꯒ ꯌꯦꯡꯅꯔꯨꯔꯒꯗꯤ ꯌꯥꯝꯅ ꯏꯝꯄ꯭ꯔꯨꯞ ꯑꯣꯏꯕ ꯃꯈꯟꯒꯤ ꯀꯧꯕꯨꯇꯥ ꯑꯃꯅꯤ ꯏꯟꯖꯤꯟ ꯄꯥꯟꯕ ꯑꯈꯣꯏꯒꯤ ꯈꯣꯏꯕ ꯌꯥꯕ ꯄꯣꯠꯁꯛ ꯑꯗꯨꯅꯤ ꯂꯧꯖꯅꯤꯡꯉꯤ ꯑꯗꯨꯒ ꯍꯧꯖꯤꯛ ꯍꯧꯖꯤꯛ ꯑꯩꯈꯣꯏꯅ ꯀꯔꯤꯒꯤꯗꯃꯛꯇꯥ ꯈꯦꯠꯅꯔꯤꯕꯅꯣꯅ ꯂꯩꯔꯤꯕ ꯄꯣꯠꯁꯤꯗꯤ ꯑꯩꯈꯣꯏꯒꯤ ꯍꯧꯖꯤꯛ ꯂꯥꯏꯕ ꯏꯟꯖꯤꯟ ꯃꯈꯟꯁꯤꯗꯤ ꯑꯈꯣꯏꯗꯤ ꯃꯤꯅꯤ ꯇ꯭ꯔꯦꯛꯇꯔ ꯍꯥꯏꯕꯀꯥꯟꯗ ꯑꯩꯈꯣꯏ ꯌꯥꯝꯅ ꯆꯥꯎꯔꯤꯕ ꯇ꯭ꯔꯦꯛꯇꯔꯗꯨꯒꯤ ꯃꯈꯥꯗ ꯃꯌꯥꯏ ꯑꯣꯏꯔꯞ ꯇ꯭ꯔꯦꯛꯇ꯭ꯔ ꯁꯤꯖꯤꯟꯅꯔꯛꯄ ꯑꯗꯨꯒ ꯂꯕꯨꯛ ꯈꯣꯏꯕ ꯃꯇꯝꯗ ꯂꯣꯇꯥ ꯕꯦꯇꯔ ꯁꯤꯖꯤꯟꯅꯔꯛꯄ ꯑꯈꯣꯏꯒꯤ ꯂꯩꯇꯨꯝ ꯑꯁꯤ ꯇꯣꯏꯅꯕꯒꯤꯗꯃꯛꯇ ꯑꯆꯧꯕ ꯂꯩꯔꯝꯕꯁꯦ ꯂꯧ ꯎꯕꯗ ꯑꯈꯣꯏꯗ ꯌꯥꯝꯅ ꯑꯩꯈꯣꯏꯒꯤ ꯑꯦꯒ꯭ꯔꯤꯀꯜꯆꯔꯒꯤ ꯂꯝꯗ ꯂꯧꯋꯎ ꯁꯤꯡꯉꯨꯔꯤꯕ ꯂꯧꯃꯤꯁꯤꯡꯗꯤ ꯌꯥꯝ ꯅꯨꯉꯥꯏꯕ ꯑꯣꯏꯅ ꯊꯣꯛꯅꯕꯒꯤꯗꯃꯛꯇꯥ ꯑꯗꯨꯒꯨꯝꯕ ꯃꯈꯜ ꯀꯌꯥ ꯑꯁꯤꯅ ꯍꯧꯖꯤꯛ ꯍꯧꯖꯤꯛ ꯂꯧꯋꯨ ꯁꯤꯡꯉꯨꯒꯤ ꯃꯇꯝꯗ ꯑꯩꯈꯣꯏꯒꯤ ꯑꯩꯅ ꯎꯈꯤꯕ ꯇ꯭ꯔꯦꯛꯇꯔꯁꯤꯡꯒꯤ ꯃꯈꯜꯗ ꯑꯃꯗꯤ ꯀ꯭ꯋꯥꯂꯤꯇꯤ ꯂꯩꯕ ꯕ꯭ꯔꯥꯟꯁꯤꯡꯒꯤ ꯇꯦꯛꯇꯔꯁꯤꯡꯒꯤ ꯃꯈꯜꯗ ꯑꯗꯨꯝꯕ ꯀꯌꯥ ꯊꯦꯡꯅꯖꯩ ꯃꯁꯤꯅꯤ ꯑꯩꯈꯣꯏꯒꯤ ꯇ꯭ꯔꯦꯛꯇꯔ ꯑꯩꯅ ꯃꯈꯜ ꯎꯈꯤꯕꯁꯤꯡ ꯑꯝꯗꯤ ꯕ꯭ꯔꯥꯟꯁꯤꯡꯒꯤ